ꯚꯥꯔꯠꯀꯤ ꯆꯠꯊꯣꯛ ꯆꯠꯁꯤꯟꯒꯤ ꯃꯑꯣꯡ ꯑꯁꯤꯅꯦ ꯍꯧꯖꯤꯛ ꯊꯦꯡꯅꯔꯤꯕ ꯈꯨꯗꯣꯡ ꯆꯥꯗꯕ ꯑꯃꯁꯨꯡ ꯈꯨꯗꯣꯡ ꯆꯥꯕꯁꯤꯡ ꯑꯗꯨꯗꯤ ꯂꯝꯕꯤ ꯊꯣꯡ ꯐꯠꯇꯕꯅ ꯃꯔꯝ ꯑꯣꯏꯔꯒ ꯆꯠꯄꯗ ꯈꯨꯗꯣꯡꯊꯤꯕ ꯅꯪꯉꯤ ꯈꯨꯡꯒꯪꯁꯤꯡ ꯆꯤꯡꯁꯤꯡꯗ ꯅꯣꯡ ꯆꯨꯕꯗ ꯌꯥꯝꯅ ꯋꯥꯏ ꯃꯔꯝ ꯑꯁꯤꯅ ꯈꯔ ꯁꯦꯝꯕꯤꯔꯗꯤ ꯐꯒꯅꯤ ꯍꯥꯏꯅ ꯈꯜꯂꯤ ꯆꯠꯄ ꯃꯇꯝꯗꯁꯨ ꯂꯝꯕꯤꯗ ꯏꯁꯇ꯭ꯔꯤꯠ ꯂꯦꯝ ꯊꯥꯟꯗꯕꯅ ꯃꯔꯝ ꯑꯣꯏꯔꯒ ꯄꯩꯁꯥ ꯃꯨꯟꯕ ꯗꯥꯀꯨ ꯃꯌꯥꯝ ꯊꯣꯛꯂꯛꯈꯤꯅꯦ ꯑꯋꯥꯕ ꯀꯌꯥ ꯃꯥꯏꯌꯣꯛꯅꯍꯜꯂꯦ ꯑꯃꯁꯨꯡ ꯈꯨꯗꯣꯡ ꯆꯥꯕꯁꯨ ꯂꯩ ꯁꯍꯔꯁꯤꯡꯗꯗꯤ ꯆꯠꯄꯗ ꯑꯌꯦꯠ ꯑꯄꯟ ꯂꯩꯇꯦ ꯑꯗꯨꯅ ꯑꯩꯈꯣꯏ ꯆꯠꯄꯗ ꯅꯨꯡꯉꯥꯏꯅ ꯆꯠꯄ ꯉꯝꯃꯦ